ꯑꯈꯣꯏꯒꯤ ꯑꯈꯣꯏꯁꯦ ꯏꯝꯐꯥꯜ ꯋꯦꯁꯠꯇ ꯂꯩ ꯏꯝꯐꯥꯜ ꯋꯦꯁꯠꯇ ꯑꯈꯣꯏꯒꯤ ꯀꯪꯂꯥ ꯀꯪꯂꯥ ꯂꯩꯔꯤ ꯑꯈꯣꯏꯒꯤ ꯃꯅꯤꯄꯨꯔꯒꯤ ꯈ꯭ꯋꯥꯏ ꯀꯩꯅꯣ ꯀꯣꯅꯨꯡ ꯑꯣꯏꯗꯣꯏꯅꯤ ꯄꯦꯂꯦꯁ ꯄꯦꯂꯦꯁꯅꯤ ꯃꯅꯤꯄꯨꯔꯒꯤ ꯑꯗꯒꯤ ꯇꯨꯔꯤꯖꯝ ꯂꯥꯛꯄ ꯃꯌꯥꯝ ꯑꯃꯅ ꯑꯗꯨꯝ ꯌꯦꯡꯅꯩ ꯈ꯭ꯋꯥꯏꯗꯒꯤ ꯏꯪꯆꯤꯛꯄ ꯖꯒ ꯑꯣꯏꯗꯣꯏꯅꯤ ꯎ ꯋꯥ ꯃꯔꯥꯡ ꯀꯥꯏꯅ ꯐꯖꯅ ꯍꯧꯋꯤ ꯖꯒꯥ ꯅꯥꯜꯂꯤ ꯃꯣꯠꯄ ꯂꯩꯇꯦ ꯆꯥ ꯊꯛ ꯏꯁꯤꯡꯅꯨꯡ ꯂꯣꯏꯅ ꯐꯖꯅ ꯐꯪꯉꯤ ꯁꯥꯏꯀꯜ ꯊꯧꯅꯤꯡꯕ ꯃꯤꯅ ꯊꯩ ꯌꯥꯏ ꯈꯣꯡꯅ ꯆꯠꯅꯤꯡꯕꯅ ꯆꯠꯄꯌꯥꯏ ꯃ꯭ꯌꯨꯖ꯭ꯌꯝ ꯂꯩ ꯃꯅꯨꯡꯗ ꯂꯣꯏꯅꯃꯛ ꯃꯤ ꯅꯨꯡꯉꯥꯏꯕ ꯄꯨꯛꯅꯤꯡ ꯄꯣꯊꯥꯐꯝ ꯑꯣꯏꯐꯝ ꯑꯃ ꯑꯣꯏꯌꯦ